ꯃꯅꯤꯄꯨꯔꯒꯤ ꯑꯣꯏꯅꯗꯤ ꯏꯝꯐꯥꯜ ꯋꯦꯁ ꯖꯤꯂꯥꯁꯤꯅ ꯈ꯭ꯋꯥꯏꯗꯒꯤ ꯃꯤ ꯌꯥꯝꯅ ꯇꯤꯟꯕ ꯑꯣꯏꯅ ꯑꯣꯏ ꯃꯅꯤꯄꯨꯔ ꯑꯣꯕꯔꯑꯣꯜ ꯄꯣꯄꯨꯂꯦꯁꯟꯁꯤꯗ ꯏꯝꯐꯥꯜ ꯋꯦꯁꯇꯒꯤ ꯑꯩꯈꯣꯏꯒꯤ ꯑꯦꯔꯥꯎꯟ ꯇꯣꯏꯟꯇꯤ ꯊꯥꯔꯇꯤ ꯄꯔꯁꯦꯟꯃꯨꯛ ꯑꯣꯏꯔꯝꯗꯣꯏ ꯃꯥꯜꯂꯦ ꯑꯩ ꯋꯥꯈꯟꯗ ꯑꯗꯨꯗꯪꯁꯨ ꯅꯠꯇꯅ ꯁꯤꯒꯤꯁꯦ ꯁꯤꯒꯤ ꯌꯥꯝꯅ ꯄꯤꯛꯄ ꯖꯒꯥ ꯑꯃꯁꯤꯗ ꯃꯤ ꯃꯌꯥꯝ ꯑꯃ ꯂꯩꯁꯤꯟꯕꯅꯤꯅ ꯀꯩꯗꯧꯒꯦ ꯍꯥꯏꯕ ꯃꯇꯝꯗ ꯑꯩꯈꯣꯏꯒꯤ ꯂꯩꯅꯥ ꯁꯟꯗꯣꯛꯄ ꯃꯇꯝꯗ ꯑꯩꯈꯣꯏ ꯀꯣꯕꯤꯠꯀꯤ ꯃꯇꯥꯡꯗ ꯌꯥꯝ ꯊꯨꯅ ꯁꯟꯗꯣꯛꯈꯤꯕ ꯈꯣꯠꯇꯣꯛꯈꯤꯕ ꯑꯣꯏꯅ ꯇꯧꯏ ꯃꯤ ꯑꯃꯒ ꯑꯃꯒ ꯌꯥꯝꯅ ꯅꯛꯅꯅ ꯂꯩꯃꯤꯟꯅꯕ ꯈꯣꯠꯃꯤꯟꯅꯕ ꯑꯁꯤꯒꯤꯁꯨ ꯃꯇꯨꯡ ꯏꯟꯅ ꯈꯠꯅ ꯆꯩꯅꯕ ꯈꯣꯠꯅꯕꯁꯨ ꯌꯥꯝ ꯊꯣꯛꯏ ꯍꯤꯡꯒꯣꯜꯒꯤꯗꯃꯛꯇꯁꯨ ꯏꯃꯨꯡ ꯃꯅꯨꯡ ꯈꯠꯅꯕ ꯈꯣꯠꯅꯕ ꯃꯌꯥꯝ ꯊꯣꯛꯏ ꯃꯤ ꯃꯌꯥꯝ ꯂꯩꯔꯛꯄꯗꯨꯒꯤ ꯃꯇꯨꯡ ꯏꯟꯅ ꯑꯗꯨꯒ ꯃꯤ ꯃꯌꯥꯝ ꯂꯩꯕꯒꯤ ꯀꯥꯟꯅꯕ ꯍꯥꯏꯔꯒꯗꯤ ꯑꯩꯈꯣꯏꯒꯤ ꯑꯦꯅꯤ ꯏꯃꯔꯖꯦꯟꯁꯤ ꯑꯃ ꯊꯣꯛꯄ ꯃꯇꯝꯗ ꯑꯣꯔ ꯑꯦꯅꯤꯊꯤꯡ ꯑꯩꯈꯣꯏꯅ ꯇꯧꯅꯤꯡꯕ ꯃꯇꯝꯗ ꯑꯩꯈꯣꯏꯒꯤ ꯍꯣꯁꯄꯤꯇꯥꯜ ꯍꯥꯏꯔꯦ ꯌꯥꯝ ꯅꯛꯅ ꯂꯩꯔꯦ ꯑꯩꯈꯣꯏꯒꯤ ꯕꯖꯥꯔ ꯍꯥꯏꯔꯦ ꯌꯥꯝ ꯅꯛꯅ ꯂꯩꯔꯦ ꯑꯩꯈꯣꯏꯒꯤ ꯑꯅꯤ ꯄꯣꯠ ꯑꯈꯣꯏꯅ ꯂꯩꯅꯤꯡꯕ ꯆꯥꯅꯤꯡꯕ ꯀꯩꯅꯣ ꯇꯧꯅꯤꯡꯕ ꯈꯨꯗꯤꯡꯃꯛ ꯂꯣꯏꯅꯃꯛ ꯌꯥꯝꯅ ꯅꯛꯅ ꯂꯩꯕꯁꯤꯒꯤ ꯑꯣꯏꯅꯗꯤ ꯌꯥꯝꯅ ꯀꯥꯟꯅꯕ ꯑꯣꯏꯅ ꯑꯣꯏ ꯑꯗꯨꯕꯨ ꯀꯥꯟꯅꯗꯕ ꯍꯥꯏꯔꯒꯗꯤ ꯃꯤ ꯃꯌꯥꯝ ꯂꯩꯕꯒꯤ ꯈꯠꯅ ꯆꯩꯅꯕ ꯑꯗꯒꯤ ꯇ꯭ꯔꯥꯐꯤꯛ ꯍꯦꯟꯅ ꯌꯥꯝꯕ ꯈꯣꯠꯄ ꯑꯗꯨꯒ ꯂꯝ ꯀꯩꯀꯥꯁꯨ ꯌꯥꯝꯅ ꯆꯤꯟꯕ ꯈꯣꯠꯄ ꯑꯁꯤꯅꯤ